ꯃꯅꯤꯄꯨꯔꯗ ꯖꯣꯕ ꯑꯣꯄꯣꯇꯨꯅꯤꯇꯤꯁꯦ ꯌꯥꯝꯅ ꯂꯤꯃꯤꯠ ꯑꯣꯏꯌꯦ ꯀꯩꯒꯤꯅꯣ ꯍꯥꯏꯕ ꯃꯇꯝꯗ ꯑꯩꯈꯣꯏꯒꯤ ꯑꯥꯏ ꯇꯤ ꯁꯦꯛꯇꯔꯁꯦ ꯂꯩꯇꯕ ꯑꯗꯨꯒ ꯑꯩꯈꯣꯏꯒꯤ ꯕꯤꯖꯅꯦꯁ ꯇꯧꯒꯦ ꯍꯥꯏꯕ ꯃꯇꯝꯗ ꯌꯥꯝꯅ ꯂꯤꯃꯤꯠ ꯑꯣꯏꯔꯛꯄ ꯍꯥꯏꯇꯥꯔꯦ ꯑꯩꯈꯣꯏꯒꯤ ꯑꯦꯅꯤ ꯑꯩꯅ ꯑꯩꯅ ꯄꯥꯝꯖꯕ ꯑꯩꯅ ꯀꯩꯅꯣ ꯇꯧꯖꯒꯦ ꯍꯥꯏꯕ ꯕꯤꯖꯤꯅꯦꯁꯇꯣ ꯑꯩꯅ ꯇꯧꯒꯦ ꯍꯥꯏꯕ ꯃꯇꯝꯗ ꯂꯝ ꯆꯪꯏ ꯄꯩꯁꯥ ꯆꯪꯏ ꯀꯦꯄꯤꯇꯦꯜ ꯆꯪꯏ ꯄꯩꯁꯥꯁꯦ ꯀꯦꯄꯤꯇꯦꯜꯁꯦ ꯂꯩꯇ꯭ꯔꯒꯗꯤ ꯄꯩꯁꯥꯁꯦ ꯂꯩꯇ꯭ꯔꯒꯗꯤ ꯑꯦꯅꯤ ꯕꯤꯖꯤꯅꯦꯁ ꯍꯧ ꯍꯧ ꯍꯧꯗꯣꯛꯄ ꯍꯥꯏꯁꯦ ꯑꯣꯏꯊꯣꯛꯇꯕ ꯋꯥꯐꯝꯅꯤ ꯑꯗꯨꯒ ꯑꯩꯈꯣꯏꯒꯤ ꯃꯅꯤꯄꯨꯔ ꯍꯥꯏꯕ ꯂꯝꯁꯦ ꯑꯩꯈꯣꯏꯒꯤ ꯌꯥꯝꯅ ꯂꯥꯏꯔꯕ ꯑꯃꯒꯤ ꯌꯥꯝꯅ ꯂꯥꯏꯔꯕ ꯂꯩꯕꯥꯛ ꯑꯃꯒꯤ ꯃꯅꯨꯡꯗ ꯆꯜꯂꯤꯕ ꯂꯩꯕꯥꯛ ꯑꯃ ꯑꯣꯏꯕꯅꯤꯅ ꯑꯗꯨꯒꯤ ꯃꯊꯛꯇꯁꯨ ꯑꯩꯈꯣꯏꯒꯤ ꯂꯝꯁꯤꯁꯨ ꯄꯤꯛꯑꯦ ꯑꯗꯨꯅ ꯄꯣꯄꯨꯂꯦꯁꯟꯁꯨ ꯄꯤꯛꯄ ꯍꯥꯏꯇꯥꯔꯦ ꯑꯗꯨꯅ ꯃꯥꯔꯀꯦꯠꯁꯨ ꯄꯤꯛ ꯄꯤꯛꯂꯛꯑꯕꯅꯤꯅ ꯑꯩꯅ ꯇꯧꯔꯤꯕ ꯃꯥꯔ ꯑꯩꯅ ꯇꯧꯔꯤꯕ ꯊꯕꯛꯁꯤꯗ ꯑꯩꯅ ꯇꯧ ꯑꯩꯅ ꯇꯧꯖꯒꯦ ꯍꯥꯏꯕ ꯑꯩꯈꯣꯏꯒꯤ ꯕꯤꯖꯅꯦꯁꯇ ꯑꯣꯏꯒꯦꯔ ꯀꯩꯅꯣꯗꯕꯨ ꯑꯣꯏꯒꯦꯔ ꯑꯩꯅ ꯆꯪꯁꯤꯜꯂꯨꯕ ꯃꯥꯏꯀꯩꯁꯦ ꯍꯦꯛꯇ ꯑꯩꯈꯣꯏꯒꯤ ꯃꯥꯏ ꯄꯥꯛꯄ ꯉ ꯉꯝꯗꯕ ꯍꯥꯏꯕꯗꯣ ꯑꯣꯏꯕ ꯑꯣꯏꯕ ꯍꯥꯏꯇꯥꯔꯦ ꯑꯗꯨꯅ ꯑꯩꯈꯣꯏꯒꯤ ꯃꯅꯤꯄꯨꯔ ꯃꯅꯤꯄꯨꯔ ꯍꯥꯏꯕ ꯂꯩꯕꯥꯛꯁꯦ ꯑꯣꯄꯔ ꯆ ꯊꯕꯛꯁꯦ ꯇꯧꯒꯦ ꯍꯥꯏꯔꯒꯗꯤ ꯇꯧꯕꯕꯨꯗꯤ ꯌꯥꯝ ꯂꯩ ꯑꯗꯨꯕꯨ ꯃꯥꯔꯀꯦꯠꯁꯦ ꯄꯤꯛꯄꯅꯤꯅ ꯁꯛꯁꯦꯁꯐꯨꯜ ꯑꯣꯏꯕꯒꯤ ꯆꯥꯡꯁꯦ ꯌꯥꯝꯅ ꯋꯥꯠꯂꯦ ꯑꯗꯣ ꯂꯥꯏꯕꯛ ꯐꯕ ꯃꯤ ꯍꯥꯏꯗꯤ ꯍꯦꯟꯐꯨꯜ ꯑꯣꯐ ꯄꯤꯄꯜ ꯍꯥꯏꯗꯤ ꯃꯤ ꯅꯠꯇꯅ ꯑꯩꯈꯣꯏꯒꯤ ꯃꯅꯤꯄꯨꯔ ꯃꯅꯤꯄꯨꯔꯗ ꯑꯩꯈꯣꯏꯒꯤ ꯕꯤꯖꯅꯦꯁ ꯇꯧꯕꯁꯦ ꯌꯥꯝꯅ ꯋꯥꯅ ꯊꯣꯛꯏ ꯃꯥꯏ ꯄꯥꯛꯄꯁꯦ ꯑꯗꯒꯤ ꯐꯣꯔ ꯑꯦꯛꯖꯥꯝꯄꯜ ꯑꯩꯈꯣꯏꯒꯤ ꯍꯟꯗꯛꯇ ꯑꯣꯏꯔꯒꯁꯨ ꯑꯩꯈꯣꯏꯒꯤ ꯄꯣꯔꯛꯀꯤ ꯀꯩꯅꯣ ꯑꯩꯈꯣꯏꯒꯤ ꯍꯨꯏ

ꯑꯣꯛ ꯃꯌꯥꯝ ꯑꯃ ꯁꯤꯔꯛꯄ ꯃꯇꯝꯗ ꯑꯩꯈꯣꯏꯒꯤ ꯑꯣꯛ ꯂꯣꯏꯖꯔꯒ ꯑꯣꯛ ꯌꯣꯜꯂꯒ ꯆꯥ ꯆꯥꯔꯤꯕ ꯏꯃꯨꯡ ꯏꯃꯨꯡ ꯆꯂꯥꯏꯔꯤꯕ ꯏꯃꯨꯡꯁꯦ ꯌꯥꯝꯅ ꯑꯋꯥ ꯑꯅꯥ ꯅꯪꯈꯤ ꯍꯟꯗꯛ ꯍꯥꯏꯗꯤ ꯑꯦꯟꯇꯥꯌꯔ ꯑꯩꯈꯣꯏꯒꯤ ꯑꯣꯛꯀꯤ ꯀꯩꯅꯣꯁꯦ ꯄꯣꯄꯨꯂꯦꯁꯟꯁꯦ ꯄꯨꯔꯥ ꯋꯥꯏꯞ ꯑꯥꯎꯠ ꯇꯧꯈꯤꯕ ꯍꯥꯏꯇꯥꯔꯦ ꯑꯩꯈꯣꯏꯒꯤ ꯀꯩꯅꯣꯁꯤꯅ ꯃꯔꯝ ꯑꯣꯏꯔꯒ ꯑꯩꯈꯣꯏꯒꯤ ꯑꯐ꯭ꯔꯤꯀꯟ ꯐ꯭ꯂꯨꯗꯨꯅ ꯃꯔꯝ ꯑꯣꯏꯔꯒ ꯑꯗꯨꯃꯥꯏꯅ ꯍꯥꯏꯗꯤ ꯑꯩꯈꯣꯏꯒꯤ ꯁꯤꯒꯨꯝꯕ

ꯑꯩꯈꯣꯏꯒꯤ ꯄ꯭ꯔꯣꯕ꯭ꯂꯦꯝ ꯑꯃ ꯂꯥꯛꯄ ꯃꯇꯝꯗ ꯑꯩꯈꯣꯏꯒꯤ ꯀꯩꯅꯣꯁꯤꯡꯁꯦ ꯑꯩꯈꯣꯏꯒꯤ ꯕꯤꯖꯤꯅꯦꯁ ꯇꯧꯔꯤꯕ ꯀꯩꯅꯣꯁꯤꯡꯁꯦ ꯌꯥꯝꯅ ꯐꯦꯁ ꯌꯥꯝ ꯑꯆꯧꯕ ꯄ꯭ꯔꯣꯕ꯭ꯂꯦꯝ ꯃꯌꯥꯝ ꯐꯦꯁ ꯇꯧꯕ ꯍꯥꯏꯇꯥꯔꯦ ꯑꯗꯒꯤ ꯑꯩꯈꯣꯏꯒꯤ ꯌꯦꯟꯒꯤ ꯀꯩꯅꯣꯗꯕꯨ ꯑꯣꯏꯔꯣ ꯑꯣꯏꯔꯣ ꯌꯦꯟꯒꯤ ꯕꯤꯖꯅꯦꯁ ꯕꯤꯖꯅꯦꯁꯇ ꯌꯦꯡ ꯌꯦꯡꯕ ꯃꯇꯝꯗ ꯑꯩꯈꯣꯏꯒꯤ ꯕꯔꯗ ꯐ꯭ꯂꯨꯁꯤ ꯂꯥꯛꯄ ꯃꯇꯝꯗ ꯑꯩꯈꯣꯏꯒꯤ ꯌꯦꯟꯒꯤ ꯄꯣꯄꯨꯂꯦꯁꯟꯁꯦ ꯄꯨꯔꯥ ꯋꯥꯏꯞ ꯑꯥꯎꯠ ꯇꯧꯈꯤꯕ ꯃꯇꯝꯗ ꯑꯩꯈꯣꯏꯒꯤ ꯀꯩꯅꯣꯁꯤꯡꯁꯤꯅ ꯌꯥꯝꯅ ꯋꯥꯕ ꯍꯥꯏꯇꯥꯔꯦ ꯑꯗꯨꯃꯥꯏꯅ ꯑꯩꯈꯣꯏꯒꯤ ꯃꯅꯤꯄꯨꯔꯒꯤ ꯀꯩꯅꯣꯁꯦ ꯃꯅꯤꯄꯨꯔꯒꯤ ꯂꯝꯁꯤꯗꯗꯤ ꯑꯩꯈꯣꯏ ꯕꯤꯖꯤꯅꯦꯁ ꯇꯧꯕ ꯍꯥꯏꯁꯦ ꯌꯥꯝ ꯌꯥꯝꯅ ꯌꯥꯝꯅ ꯌꯥꯝꯅ ꯆꯦꯂꯦꯟꯖꯤꯡ ꯑꯣꯏꯕ ꯍꯥꯏꯇꯥꯔꯦ ꯑꯩꯈꯣꯏꯒꯤ ꯕꯤꯖꯤꯅꯦꯁꯃꯦꯟꯗ